ꯑꯩꯅ ꯍꯟꯇꯛ ꯏꯀꯨꯏ ꯀꯨꯏꯗꯅ ꯊꯥ ꯑꯅꯤꯃꯨꯛꯀꯤ ꯃꯃꯥꯡꯗ ꯁ꯭ꯅꯦꯞꯗꯦꯜꯗꯒꯤ ꯁꯝꯁꯪꯒꯤ ꯇꯥꯏꯞ ꯁꯤ ꯆꯥꯔꯖꯔ ꯑꯃꯈꯛ ꯀꯛꯆꯈꯤ ꯑꯗꯨꯕꯨ ꯑꯁ ꯑꯁꯨꯛꯀꯤ ꯃꯇꯤꯛ ꯅꯨꯉꯥꯏꯇꯕ ꯍꯥꯏꯕꯗꯣ ꯑꯣꯏꯔꯦ ꯃꯔꯝꯗꯤ ꯂꯩꯕ ꯀꯨꯏꯗ꯭ꯔꯤꯕ ꯀꯛꯄ ꯀꯨꯏꯗ꯭ꯔꯤꯕ ꯑꯗꯨꯒꯨꯝꯕ ꯇꯥꯏꯞ ꯁꯤꯒꯤ ꯆꯥꯔꯖꯔ ꯑꯗꯣ ꯁꯦꯝꯁꯪꯒꯤ ꯑꯁ ꯁꯤꯖꯤꯟꯅꯕꯗ ꯑꯁꯨꯛꯀꯤ ꯃꯇꯤꯛ ꯅꯨꯡꯉꯥꯏꯇꯦ ꯕꯦꯇꯔꯤ ꯏꯆꯪ ꯆꯪꯗꯦ ꯃꯩ ꯆꯪꯕ ꯌꯥꯝꯅ ꯋꯥꯢ ꯃꯩ ꯆꯪꯕꯒꯤ ꯆꯥꯡ ꯌꯥꯝꯅ ꯇꯞꯄꯤ ꯑꯗꯨꯒ ꯀꯔꯤ ꯍꯥꯏꯅꯤ ꯕꯪ ꯕꯪ ꯁꯥꯒꯠꯄ ꯑꯗꯨꯒ ꯃꯉꯣꯟꯗ ꯀꯔꯤ ꯍꯥꯏꯅꯤ ꯌꯥꯝꯅ ꯅꯨꯡꯉꯥꯏꯇꯕ ꯍꯥꯏꯕꯗꯨ ꯑꯣꯏ ꯑꯗꯨꯒ ꯃꯁꯤꯒꯤꯁꯨ ꯃꯊꯛꯇ ꯉꯁꯥꯏꯒꯤ ꯀꯛꯄꯗ ꯉꯥꯏꯔꯤꯕ ꯁꯤꯒꯨꯝꯕ ꯁꯦꯝꯁꯪꯒꯤ ꯇꯥꯏꯞ ꯊ꯭ꯔꯤ ꯇꯥꯏꯞ ꯁꯤ ꯒꯤ ꯆꯥꯔꯖꯔ ꯑꯁꯦ ꯃꯥꯒꯤ ꯃꯈꯣꯛꯇ ꯇꯠꯂꯛꯄ ꯑꯗꯨꯒ ꯌꯥꯝꯅ ꯀꯩ ꯍꯥꯢꯅꯤ ꯅꯨꯉꯥꯏꯇꯕ ꯍꯥꯏꯕꯗꯨ ꯑꯣꯢꯔꯦ ꯑꯁꯨꯛꯀꯤ ꯃꯇꯤꯛ